ꯑꯩꯈꯣꯏꯒꯤ ꯏꯟꯗꯤꯌꯥꯗ ꯂꯩꯔꯤꯕ ꯍꯣꯁꯄꯤꯇꯥꯟꯁꯤꯡ ꯑꯁꯤꯒ ꯑꯇꯣꯞꯄꯗ ꯂꯩꯔꯤꯕ ꯑꯇꯣꯞꯄ ꯏꯁꯇꯦꯠ ꯑꯇꯣꯞꯄ ꯀꯟꯇ꯭ꯔꯤꯗ ꯂꯩꯔꯤꯕ ꯍꯣꯁꯄꯤꯇꯥꯟ ꯑꯁꯤꯒ ꯆꯥꯡꯗꯝꯅꯔꯨꯔꯕꯗꯤ ꯌꯥꯝꯅ ꯈꯦꯠꯅꯩ ꯑꯇꯣꯞꯄ ꯏꯁꯇꯦꯠ ꯑꯇꯣꯞꯄ ꯀꯟꯇ꯭ꯔꯤꯗ ꯂꯩꯔꯤꯕ ꯍꯣꯁꯄꯤꯇꯥꯟꯁꯤꯡ ꯑꯁꯤꯅ ꯌꯥꯝꯅ ꯍꯦꯜꯂꯤ ꯑꯩꯈꯣꯏ ꯏꯟꯗꯤꯌꯥꯗ ꯂꯩꯔꯤꯕ ꯍꯣꯁꯄꯤꯇꯥꯟꯁꯤꯡ ꯑꯁꯤꯒꯤ ꯃꯊꯛꯇꯒꯤ ꯑꯗꯨꯒꯤ ꯑꯗꯨꯒꯤ ꯑꯗꯨꯒꯤ ꯃꯊꯛꯇꯁꯨ ꯑꯩꯈꯣꯏ ꯃꯅꯤꯄꯨꯔꯗ ꯂꯩꯔꯤꯕ ꯍꯣꯁꯄꯤꯇꯥꯟ ꯄ꯭ꯔꯥꯏꯕꯦꯠ ꯍꯣꯁꯄꯤꯇꯥꯟ ꯑꯃꯗꯤ ꯒꯣꯔꯃꯦꯟꯒꯤ ꯍꯣꯁꯄꯤꯇꯥꯟ ꯑꯅꯤ ꯑꯁꯤ ꯈꯦꯠꯅꯕꯁꯨ ꯌꯥꯝꯅ ꯂꯩ ꯑꯩꯈꯣꯏ ꯄ꯭ꯔꯥꯏꯕꯦꯠ ꯍꯣꯁꯄꯤꯇꯥꯟ ꯑꯃꯅ ꯆꯠꯄ ꯃꯇꯝꯗ ꯑꯩꯈꯣꯏ ꯇꯤꯀꯦꯠ ꯃꯃꯜꯗꯤ ꯌꯥꯝꯅ ꯋꯥꯡꯉꯤ ꯑꯗꯨꯕꯨ ꯇꯤꯀꯦꯠ ꯃꯃꯜ ꯋꯥꯡꯉꯕꯁꯨ ꯑꯩꯈꯣꯏꯅ ꯍꯣꯁꯄꯤꯇꯥꯟ ꯑꯗꯨꯗ ꯑꯩꯈꯣꯏ ꯐꯦꯁꯤꯂꯤꯇꯤ ꯐꯖꯅ ꯐꯪꯉꯤ ꯂꯨꯕ ꯑꯩꯈꯣꯏ ꯌꯥꯝꯅ ꯇꯔꯨ ꯇꯥꯅꯥꯟꯅ ꯂꯩ ꯑꯗꯨꯒ ꯑꯩꯈꯣꯏꯅ ꯒꯣꯔꯃꯦꯟ ꯍꯣꯁꯄꯤꯇꯥꯟ ꯑꯃꯗ ꯆꯠꯂꯨꯕ ꯃꯇꯝꯗꯗꯤ ꯇꯤꯀꯦꯠ ꯀꯛꯅꯕꯒꯤꯗꯃꯛꯇ ꯀ꯭ꯌꯨ ꯂꯦꯞꯄꯗꯁꯨ ꯑꯩꯈꯣꯏ ꯌꯥꯝꯅ ꯋꯥꯏ ꯑꯗꯨꯒ ꯌꯥꯝꯅꯁꯨ ꯃꯣꯠꯂꯤ ꯑꯗꯨꯒ ꯒꯣꯔꯃꯦꯟꯒꯤ ꯑꯣꯏꯕ ꯈꯨꯗꯣꯡ ꯆꯥꯕ ꯁꯨ ꯀꯌꯥ ꯐꯪꯕ ꯐꯦꯁꯤꯂꯤꯇꯨꯁꯨ ꯐꯪꯕ ꯋꯥꯠꯂꯦ